ꯍꯧꯖꯤꯛꯀꯥꯟꯒꯤ ꯑꯉꯥꯡꯁꯤꯡꯁꯤꯗ ꯗ꯭ꯔꯣꯌꯤꯡ ꯑꯃꯁꯨꯡ ꯄꯦꯟꯇꯤꯡ ꯍꯑꯏꯕꯁꯤ ꯃꯣꯏꯗ ꯇꯝꯍꯟꯒꯗꯕꯅꯤ ꯗ꯭ꯔꯣꯌꯤꯡ ꯑꯃꯁꯨꯡ ꯄꯦꯟꯇꯤꯡꯒꯤ ꯀꯥꯟꯅꯕ ꯌꯥꯝ ꯂꯩꯈ꯭ꯔꯦ ꯍꯌꯦꯡ ꯇꯨꯡ ꯀꯣꯏꯅꯁꯨ ꯃꯣꯏꯗ ꯗꯨꯝ ꯃꯁꯤ ꯄꯣꯠꯁꯤ ꯀꯥꯟꯅꯕ ꯂꯥꯛꯀꯅꯤ ꯑꯉꯥꯡ ꯑꯃꯅ ꯆꯞ ꯆꯥꯕ ꯗ꯭ꯔꯣꯌꯤꯡ ꯍꯩꯕꯒꯤ ꯃꯇꯥꯡ ꯍꯥꯏꯕ ꯃꯇꯝꯁꯤ ꯃꯣꯏꯁꯤ ꯃꯦꯆꯤꯌꯣꯔ ꯑꯃ ꯑꯣꯏꯕ ꯃꯇꯝꯗ ꯑꯣꯏꯒꯅꯤ ꯑꯗꯣ ꯌꯥꯔꯒꯗꯤ ꯃꯣꯏꯁꯤ ꯑꯗꯨꯝ ꯅꯁꯔꯤ ꯀꯥꯔꯤ ꯀꯥꯟꯗꯒꯤ ꯑꯗꯨꯝ ꯄꯦꯟꯇꯤꯡꯒꯤ ꯍꯩꯅꯕꯤꯁꯦ ꯑꯗꯨꯝ ꯂꯩꯍꯟꯒꯗꯕꯅꯤ ꯄꯦꯟꯇꯤꯡ ꯑꯗꯨꯒ ꯑꯥꯔꯠ ꯁꯤꯡꯒꯤ ꯍꯩꯅꯕꯤꯁꯦ ꯑꯗꯨꯝ ꯂꯩꯍꯟꯒꯗꯕꯅꯤ ꯑꯗꯨꯒ ꯃꯣꯏꯅ ꯆꯞ ꯆꯥꯅ ꯍꯩꯔꯛꯀꯗꯕ ꯃꯇꯝꯁꯤꯗꯤ ꯑꯩꯈꯣꯏꯒꯤ ꯆꯍꯤ ꯇꯔꯥ ꯇꯔꯥꯃꯥꯊꯣꯏ ꯁ꯭ꯋꯥꯏꯗꯒꯤ ꯑꯗꯨꯝ ꯐꯖꯅ ꯄ꯭ꯔꯦꯛꯇꯤꯁ ꯇꯧꯔꯒ ꯑꯗꯨꯝ ꯂꯥꯛꯍꯟꯕ ꯑꯣꯏꯇꯥꯔꯒꯗꯤ ꯑꯗꯨ ꯃꯇꯝꯗꯒꯤ ꯑꯗꯨꯝ ꯃꯣꯏꯁꯤ ꯐꯖꯅ ꯍꯩꯕ ꯍꯥꯏꯕꯗꯣ ꯑꯣꯏꯒꯅꯤ